ꯍꯜꯂꯣ ꯍꯥꯎ ꯆꯤꯟꯗꯦ ꯀꯔꯤꯁꯨ ꯇꯧꯗꯦ ꯅꯪꯗꯤ ꯍꯣꯏ ꯍꯣꯏ ꯌꯥꯏꯌꯦ ꯆꯠꯁꯤ ꯍꯣꯏ ꯍꯣꯏ ꯑꯩꯁꯨ ꯏꯃꯥ ꯑꯁꯣꯝꯒꯤ ꯏꯃꯥꯟꯅꯕꯤ ꯈꯣꯏꯗ ꯍꯥꯏꯔꯒ ꯂꯥꯀꯀꯦ ꯂꯥꯛꯅꯕ ꯇꯧꯒꯦ ꯍꯣꯏ ꯍꯣꯏ ꯍꯣꯏ ꯍꯥꯏꯒꯦ ꯍꯣꯔꯦꯟ ꯍꯥꯏꯒꯦ ꯍꯥꯏꯒꯦ ꯂꯥꯛꯅꯕ ꯇꯧꯒꯦ ꯃꯣꯏꯗꯁꯨ ꯍꯥꯏꯕꯤꯒꯦ ꯑꯣ ꯍꯣꯏ ꯆꯠꯁꯦ ꯌꯥꯝ ꯅꯨꯡꯉꯥꯏꯕꯅꯦ ꯑꯣ ꯑꯣ ꯍꯣꯏ ꯍꯣꯏ ꯑꯣ ꯊꯝꯃꯒꯦ ꯊꯝꯃꯣ ꯊꯝꯃꯣ